ꯃꯅꯤꯄꯨꯔꯗ ꯇꯨꯔꯤꯁ ꯁꯤꯡꯁꯤꯅ ꯂꯥꯛꯄꯗ ꯇꯧꯕ ꯌꯥꯕ ꯍꯥꯏꯔꯒꯗꯤ ꯂꯣꯛꯇꯥꯛ ꯄꯥꯠꯒꯨꯝꯕꯗ ꯂꯥꯛꯑꯒ ꯃꯣꯏꯅ ꯄꯩꯁꯥ ꯄꯤꯔꯒ ꯍꯤ ꯇꯣꯡꯕ ꯑꯃꯗꯤ ꯃꯣꯏꯅ ꯆꯤꯡ ꯀꯥꯕ ꯈꯣꯠꯄ ꯑꯗꯨꯝ ꯇꯧꯕ ꯌꯥꯏ ꯍꯤ ꯇꯣꯡꯉꯒ ꯂꯣꯛꯇꯥꯛꯀꯤ ꯐꯖꯕ ꯑꯗꯨꯝ ꯌꯦꯡ ꯌꯥꯏ ꯑꯗꯒꯤ